ꯑꯩꯈꯣꯏꯅ ꯅꯦꯆꯔꯗ ꯂꯩꯕꯁꯦ ꯑꯩꯈꯣꯏꯒꯤꯗꯃꯛ ꯌꯥꯝ ꯆꯥꯎꯅ ꯑꯐꯕ ꯕꯦꯅꯤꯐꯤꯠꯁ ꯃꯌꯥꯝ ꯑꯃ ꯄꯤ ꯍꯥꯏꯕꯗꯤ ꯅꯦꯆꯔꯗ ꯂꯩꯕ ꯑꯩꯈꯣꯏꯁꯦ ꯑꯩꯈꯣꯏꯁꯦ ꯐ꯭ꯔꯦꯁ ꯏꯌꯔꯁꯨ ꯐꯪꯏ ꯑꯗꯨꯒ ꯑꯩꯈꯣꯏꯒꯤ ꯒ꯭ꯔꯤꯟ ꯑꯦꯕ꯭ꯔꯤꯋꯌꯥꯔ ꯒ꯭ꯔꯤꯟ ꯄꯥꯝꯕꯤꯒꯨꯝꯕꯗ ꯑꯩꯈꯣꯏꯅ ꯌꯦꯡꯂꯨ ꯌꯦꯡꯂꯨꯕꯗꯁꯨ ꯑꯩꯈꯣꯏꯁꯨ ꯑꯗꯨꯝ ꯃꯤꯠꯁꯨ ꯑꯗꯨꯝ ꯌꯥꯝ ꯐꯅꯤꯡꯉꯥꯏ ꯑꯣꯏꯌꯦ ꯑꯗꯨꯒ ꯑꯩꯈꯣꯏꯒꯤ ꯅꯦꯆꯔꯗ ꯂꯩꯔꯤꯕ ꯖꯤꯕ ꯀꯌꯥ ꯀꯌꯥ ꯁꯨ ꯑꯩꯈꯣꯏꯒꯤ ꯃꯤꯠꯃꯛꯅ ꯎꯕ ꯐꯪꯏ ꯑꯗꯨꯒꯤ ꯃꯇꯨꯡꯗ ꯑꯩꯈꯣꯏꯅ ꯅꯦꯆꯔꯗ ꯑꯗꯨꯝ ꯂꯩꯒꯗꯕꯅꯤ ꯍꯥꯏꯕꯗꯤ ꯑꯩꯈꯣꯏꯅ ꯅꯦꯆꯔꯗ ꯂꯩꯕ ꯍꯥꯏꯕꯁꯤ ꯑꯩꯈꯣꯏ ꯍꯛꯆꯥꯡꯁꯦ ꯌꯥꯝ ꯅꯧꯊꯣꯛꯏ ꯋꯥꯈꯜꯗꯁꯨ ꯏꯁꯇ꯭ꯔꯦꯁ ꯑꯦꯟꯖꯥꯏꯇꯤ ꯅꯣꯔꯃꯦꯜ ꯗꯤꯄ꯭ꯔꯦꯁꯟꯒꯨꯝꯕ ꯄꯤꯔꯛꯇꯦ ꯃꯣꯏꯅ ꯑꯗꯨꯒ ꯅꯦꯆꯔꯗ ꯂꯩꯕꯁꯦ ꯑꯩꯈꯣꯏ ꯃꯤꯑꯣꯏꯕꯒꯤ ꯍꯧꯅꯁꯥ ꯑꯃꯁꯨ ꯑꯣꯏ ꯑꯗꯨꯒ ꯅꯦꯆꯔꯗ ꯑꯩꯈꯣꯏꯅ ꯃꯤꯄꯨꯝ ꯈꯨꯗꯤꯡꯃꯛꯅ ꯌꯥꯔꯒꯗꯤ ꯅꯨꯡꯇꯤꯒꯤ ꯑꯗꯨꯝ ꯂꯩꯒꯗꯕꯅꯤ ꯂꯩꯕꯒꯤ ꯃꯇꯝ ꯍꯥꯏꯕ ꯂꯩꯇꯦ ꯌꯥꯔꯤꯃꯈꯩ ꯑꯦꯕ꯭ꯔꯤ ꯇꯥꯏꯝ ꯑꯦꯅꯤ ꯇꯥꯏꯝ ꯑꯗꯨꯝ ꯂꯩꯒꯗꯕꯅꯤ ꯍꯥꯏꯕꯗꯤ ꯃꯥꯅ ꯄꯤꯕ ꯔꯣꯜꯁꯤ ꯌꯥꯝ ꯆꯥꯎꯅ ꯄꯤꯔꯛꯏ ꯑꯗꯨꯒ ꯃꯥꯏ ꯕꯦꯅꯤꯐꯤꯠꯁꯨ ꯌꯥꯝ ꯆꯥꯎꯏ ꯑꯩꯈꯣꯏ ꯏꯁꯥꯗ ꯄꯤꯕꯁꯦ ꯑꯩꯈꯣꯏ ꯋꯥꯈꯟꯁꯨ ꯁꯤꯟꯊꯕ ꯇꯧꯗꯕꯤꯗ ꯅꯦꯆꯔꯁꯨ ꯌꯥꯝ ꯐꯖꯅꯕ ꯁꯦꯝꯒꯗꯕ ꯑꯗꯨꯒ ꯅꯦꯆꯔꯁꯨ ꯑꯩꯈꯣꯏꯅ ꯀꯟꯒꯗꯕꯅꯤ ꯑꯩꯈꯣꯏ ꯎ ꯄꯥꯝꯕꯤ ꯒꯨꯝꯕ ꯑꯗꯨꯒꯨꯝꯕꯁꯨ ꯄꯨꯡꯌꯥꯟ ꯌꯥꯟꯊꯠꯇꯕꯤꯗ ꯑꯩꯈꯣꯏ ꯎ ꯄꯥꯝꯕꯤ ꯌꯥꯔꯤ ꯃꯈꯩꯗꯤ ꯌꯥꯝꯅ ꯊꯥꯕꯤꯌꯨ ꯍꯥꯏꯕꯗꯤ ꯎꯄꯥꯝꯕꯤ ꯊꯥꯕꯁꯤꯅꯁꯨ ꯑꯃꯨꯛ ꯒ꯭ꯂꯣꯕꯦꯜ ꯋꯥꯔꯃꯤꯡꯒꯤ ꯑꯗꯨꯗꯁꯨ ꯇ꯭ꯔꯤꯠ ꯇꯧꯋꯦ ꯍꯥꯏꯕꯗꯤ ꯑꯩꯈꯣꯏꯅ ꯎ ꯄꯥꯝꯕꯤ ꯊꯥꯕ ꯃꯇꯝꯗ ꯃꯥꯅ ꯑꯣꯛꯁꯤꯖꯦꯟꯒꯨꯝꯕ ꯑꯗꯨꯝ ꯄꯨꯊꯣꯛꯏ ꯀꯥꯔꯕꯣꯟ ꯗꯥꯏ ꯑꯣꯛꯁꯥꯏꯗ ꯀꯨꯝꯕ ꯆꯨꯞꯁꯤꯜꯂꯒ ꯑꯣꯛꯁꯤꯖꯦꯟ ꯑꯐꯕ ꯑꯗꯨꯝ ꯄꯤꯊꯣꯛꯂꯛꯏ ꯑꯗꯨꯒ ꯑꯁꯤꯒꯤ ꯑꯩꯈꯣꯏꯒꯤ ꯅꯦꯆꯔꯗ